ꯃꯤꯑꯣꯏꯕ ꯍꯥꯏꯕꯁꯦ ꯃꯇꯝ ꯃꯇꯝ ꯂꯩꯌꯦ ꯅꯨꯡꯉꯥꯏꯕ ꯃꯇꯝ ꯂꯩꯌꯦ ꯅꯣꯛꯄ ꯃꯇꯝ ꯂꯩꯌꯦ ꯍꯔꯥꯎꯕ ꯃꯇꯝ ꯂꯩꯌꯦ ꯏꯁꯇ꯭ꯔꯦꯁ ꯂꯩꯕ ꯃꯇꯝ ꯂꯩꯌꯦ ꯑꯗꯣ ꯃꯤꯌꯥꯝꯗꯣ ꯑꯩꯒꯤ ꯑꯣꯏꯅꯗꯤ ꯀꯃꯥꯏꯅ ꯁꯤ ꯃꯌꯥꯝꯁꯦ ꯏꯁꯥꯗ ꯀꯃꯥꯏꯅ ꯒꯦꯟ ꯇꯧꯒꯦ ꯑꯣꯔ ꯏꯁꯥꯗ ꯀꯃꯥꯏꯅ ꯑꯣꯏꯒꯦ ꯍꯥꯏꯕ ꯃꯇꯝꯗ ꯃꯤꯑꯣꯏꯕ ꯍꯥꯏꯕꯁꯦ ꯏꯁꯇ꯭ꯔꯦꯁ ꯑꯣꯏꯕ ꯃꯇꯝꯗ ꯑꯩꯈꯣꯏꯅ ꯊꯕꯛ ꯂꯥꯛꯄ ꯑꯣꯏꯔꯣ ꯈꯣꯠꯄ ꯑꯣꯏꯔꯣ ꯕꯤꯖꯤ ꯂꯥꯏꯐꯇ ꯑꯦꯖ ꯑꯦ ꯌꯨꯠ ꯑꯃ ꯑꯣꯏꯅ ꯇꯧꯅꯤꯡꯉꯥꯏ ꯑꯁꯤ ꯈꯜꯂꯦ ꯈꯔ ꯈꯟꯗꯕ ꯌꯥꯗꯦ ꯏꯃꯥ ꯏꯄꯥꯒꯤ ꯈꯟꯗꯕ ꯌꯥꯗꯦ ꯐꯦꯃꯤꯂꯤ ꯕꯦꯛꯒ꯭ꯔꯥꯎꯟꯒꯤ ꯍꯟꯗꯕ ꯌꯥꯗꯦ ꯑꯗꯨ ꯃꯌꯥꯝꯗꯣ ꯈꯜꯂꯛꯄ ꯃꯇꯝꯗ ꯌꯥꯝ ꯆꯦꯂꯦꯟꯖꯤꯡꯁꯨ ꯑꯣꯏꯕ ꯑꯣꯏꯌꯦ ꯂꯩꯌꯦ ꯑꯗꯨꯅ ꯏꯁꯥꯒꯤ ꯑꯁꯤ ꯃꯌꯥꯝꯁꯦ ꯂꯥꯛꯄ ꯃꯇꯝꯗ ꯍꯥꯟꯅ ꯑꯩꯅ ꯀꯔꯝꯍꯥꯏꯅ ꯃꯦꯟꯇꯦꯟ ꯇꯧꯒꯦ ꯍꯥꯏꯕ ꯃꯇꯝꯗ ꯁꯦꯟꯁ ꯑꯩꯒꯤ ꯑꯩꯈꯣꯏꯒꯤ ꯏꯁꯥꯒꯤ ꯊꯥꯖꯕ ꯊꯥꯖꯕ ꯍꯥꯏꯕ ꯃꯤꯟꯁꯁꯦ ꯑꯩꯗꯤ ꯈ꯭ꯔꯤꯁꯇꯦꯟ ꯕꯦꯛꯒ꯭ꯔꯥꯎꯟꯗꯒꯤ ꯂꯥꯛꯄ ꯃꯇꯝꯗ ꯄ꯭ꯔꯦꯌꯔ ꯄ꯭ꯔꯊꯅꯥ ꯇꯧꯁꯤꯅ ꯑꯩꯉꯣꯟꯗ ꯍꯦꯟꯅ ꯄꯥꯡꯒꯜ ꯄꯤꯌꯦ ꯑꯃ ꯑꯣꯏꯔꯣ ꯑꯃ ꯑꯣꯏꯔꯣ ꯐꯠꯇꯕ ꯃꯌꯥꯝ ꯌꯥꯝ ꯊꯣꯛꯄꯗꯤ ꯊꯣꯛꯈ꯭ꯔꯦ ꯑꯗꯨꯕꯨ ꯂꯥꯛꯀꯗꯧꯔꯤꯕ ꯄꯣꯟꯁꯤꯁꯤꯗꯤ ꯍꯦꯟꯅ ꯍꯦꯟꯅ ꯃꯥꯏ ꯄꯥꯛꯄ ꯑꯣꯏꯅꯤꯡꯉꯦ ꯆꯠꯈ꯭ꯔꯕ ꯃꯇꯝꯗ ꯏꯁꯥꯅ ꯇꯧꯔꯤꯕ ꯃꯌꯥꯝ ꯊꯕꯛ ꯐꯠꯇꯕ ꯃꯌꯥꯝ ꯑꯗꯨ ꯀꯥꯎꯊꯣꯛꯑꯒ ꯍꯧꯖꯤꯛ ꯂꯥꯛꯀꯗꯧꯔꯣꯕ ꯃꯇꯝꯁꯤꯗ ꯏꯁꯥꯅ ꯈꯪꯕ ꯁꯤ ꯐꯠꯇꯦ ꯐꯩ ꯍꯥꯏꯕꯁꯦ ꯑꯩꯈꯣꯏ ꯇꯥꯏꯕꯪ ꯃꯤꯅꯤꯅ ꯈꯪꯕꯅꯤꯅ ꯑꯩꯈꯣꯏ ꯏꯁꯥꯅ ꯁꯤꯁꯦ ꯐꯠ ꯇꯧꯔꯗꯤ ꯐꯔꯣꯏ ꯁꯤꯁꯦ ꯇꯧꯔꯗꯤ ꯐꯒꯅꯤ ꯍꯥꯏꯕꯁꯤ ꯏꯁꯥꯅ ꯈꯪꯕꯅꯤꯅ ꯑꯩꯉꯣꯟꯗ ꯊꯥꯖꯕ ꯄ꯭ꯔꯦꯌꯔꯁꯤꯅ ꯑꯩꯉꯣꯟꯗ ꯌꯥꯝ ꯏꯌꯨꯁꯐꯨꯜ ꯑꯣꯏꯌꯦ ꯄ꯭ꯔꯦꯌꯔꯁꯦ ꯇꯧꯕ ꯃꯇꯝꯗ ꯑꯩꯉꯣꯟꯗ ꯄꯥꯡꯒꯟ ꯃꯌꯥꯝ ꯄꯤꯌꯦ ꯑꯩꯅ ꯃꯤ ꯃꯤꯉꯣꯟꯗ ꯐꯣꯔꯒꯤꯐ ꯇꯧꯗ꯭ꯔꯕ ꯃꯌꯥꯝꯁꯨ ꯍꯦꯟꯅ ꯍꯦꯟꯅ ꯑꯩꯉꯣꯟꯗ ꯄꯥꯡꯒꯜ ꯍꯥꯞꯄꯤꯕꯅꯤꯅ ꯄ꯭ꯔꯦꯌꯔꯁꯤꯅ ꯑꯩꯒꯤ ꯗꯦꯜꯂꯤꯕꯔꯦꯠ ꯑꯣꯏꯌꯦ ꯃꯔꯝꯗꯤ ꯂꯥꯛꯄ ꯈꯣꯠꯄ ꯑꯣꯏꯔꯣ ꯑꯩꯈꯣꯏꯒꯤ ꯄꯨꯟꯁꯤꯁꯦ ꯀꯔꯤ ꯊꯣꯛꯀꯅꯤ ꯍꯥꯏꯕ ꯈꯪꯗꯦ ꯃꯤ ꯈꯔꯗꯤ ꯑꯦꯛꯁꯤꯗꯦꯟ ꯑꯁꯤ ꯃꯌꯥꯝꯁꯤ ꯇꯥꯕ ꯃꯇꯝꯗ ꯑꯣ ꯑꯩꯈꯣꯏꯒꯤꯗꯤ ꯄ꯭ꯔꯦꯌꯔꯁꯤꯅ ꯉꯁꯤꯐꯥꯎꯕ ꯑꯩꯒꯤ ꯄꯨꯟꯁꯤꯗ ꯑꯁꯨꯃꯥꯏꯅ ꯇꯧꯕꯅꯤ ꯑꯩꯁꯦ ꯁꯨꯃꯥꯏꯅ ꯄ꯭ꯔꯦꯌꯔꯁꯤꯅ ꯑꯁꯨꯃꯥꯏꯅ ꯑꯩꯒꯤꯗꯃꯛꯇ ꯀꯥꯟꯅꯕ ꯄꯤꯌꯦ ꯍꯥꯏꯕꯁꯤ ꯏꯁꯥꯅ ꯈꯪꯉꯒ ꯄ꯭ꯔꯦꯌꯔꯁꯤꯅ ꯑꯩꯉꯣꯟꯗ ꯍꯦꯟꯅ ꯄꯥꯡꯒꯜ ꯄꯤꯕ ꯑꯣꯏꯌꯦ ꯊꯥꯖꯕ ꯍꯥꯏꯕ ꯐꯦꯠ ꯑꯁꯤꯁꯨ ꯗꯔꯀꯥꯔ ꯑꯣꯏꯌꯦ ꯈ꯭ꯔꯤꯁꯇꯦꯟ ꯑꯃꯉꯣꯟꯗ ꯃꯔꯝꯗꯤ ꯗꯔꯀꯥꯔ ꯑꯁꯤ ꯐꯦꯠꯁꯤꯅ ꯑꯩꯈꯣꯏꯕꯨ ꯊꯥꯖꯕꯅꯤꯅ ꯊꯥꯖꯕꯁꯤꯁꯨ ꯐꯣꯔ ꯑꯦꯛꯖꯥꯝꯄꯜ ꯄ꯭ꯔꯦꯌꯔ ꯇꯧꯕ ꯃꯇꯝꯗ ꯁꯤ ꯄ꯭ꯔꯦꯌꯔ ꯇꯧꯔꯛꯄ ꯃꯇꯝꯗ ꯁꯤꯁꯦ ꯏꯁꯣꯔꯅ ꯄꯤꯒꯅꯤ ꯍꯥꯏꯁꯦ ꯊꯥꯖꯔꯗꯤ ꯑꯗꯨ ꯏꯁꯣꯔꯅ ꯄꯤꯔꯛꯑꯦ ꯑꯗꯨꯅ ꯑꯩ ꯏꯁꯥꯒꯤ ꯍꯥꯏꯔꯗꯤ ꯀꯟꯅꯦꯛꯁꯟꯁꯦ ꯌꯥꯝ ꯕꯤꯖꯤ ꯑꯣꯏꯕ ꯃꯇꯝꯗ ꯌꯥꯝ ꯏꯁꯇ꯭ꯔꯦꯁꯐꯨꯜ ꯑꯣꯏꯕ ꯃꯇꯝꯗ ꯄ꯭ꯔꯦꯌꯔꯁꯦ ꯑꯗꯨꯒ ꯑꯩꯒꯤ ꯐꯦꯠꯁꯦ ꯁꯤꯁꯦ ꯀꯟꯈ꯭ꯔꯗꯤ ꯀꯅꯥꯝꯇꯅ ꯑꯣꯔ ꯅꯠꯇ꯭ꯔꯒ ꯐꯠꯇꯕ ꯃꯌꯥꯝꯗꯨꯅ ꯑꯩꯉꯣꯟꯗ ꯑꯣꯕꯔꯇꯦꯛ ꯇꯧꯕ ꯉꯝꯗꯦ ꯑꯗꯨꯅ ꯑꯩꯉꯣꯟꯗꯗꯤ ꯄ꯭ꯔꯦꯌꯔꯁꯤ ꯌꯥꯝ ꯏꯝꯄꯣꯔꯇꯦꯟ ꯑꯣꯏꯌꯦ